ꯑꯉꯥꯡ ꯑꯣꯏꯔꯤꯉꯩꯗ ꯆꯠꯈꯤꯕ ꯍꯥꯏꯔꯒꯗꯤ ꯑꯦꯛꯁꯀꯔꯁꯟ ꯑꯃꯨꯛꯇꯪ ꯆꯠꯈꯤ ꯑꯩꯒꯤ ꯀꯀꯥ ꯑꯇꯣꯝꯕꯅ ꯄꯨꯔꯒ ꯃꯍꯥꯛꯅ ꯄꯨꯕ ꯃꯇꯝꯗ ꯑꯩꯁꯤ ꯌꯥꯝ ꯑꯉꯥꯡ ꯑꯣꯏꯔꯤ ꯑꯍꯟ ꯄꯥꯈꯪ ꯅꯨꯄꯤ ꯏꯅꯦ ꯁꯤꯒꯨꯝꯕ ꯃꯈꯣꯏ ꯃꯌꯥꯝꯒꯤ ꯃꯔꯛꯇ ꯑꯄꯤꯛꯄ ꯑꯩ ꯈꯛꯇꯪ ꯌꯥꯎꯔꯒ ꯆꯠꯄꯅꯤ ꯃꯈꯣꯏꯅ ꯑꯩꯕꯨꯁꯨ ꯌꯥꯝ ꯂꯨꯅ ꯇꯧꯕꯤ ꯑꯩꯅ ꯆꯥꯅꯤꯡꯕ ꯊꯛꯅꯤꯡꯕ ꯈꯨꯗꯤꯡꯃꯛ ꯃꯈꯣꯏꯅ ꯑꯩꯕꯨ ꯄꯨꯕꯤꯔꯒ ꯍꯔꯥꯎꯅ ꯌꯥꯝ ꯅꯨꯡꯉꯥꯏꯅ ꯆꯠꯄ ꯐꯪꯖꯈꯤ ꯂꯣꯛꯇꯥꯛꯇ ꯆꯠꯄ ꯃꯇꯝꯗꯁꯨ ꯃꯈꯣꯏꯅ ꯑꯩꯕꯨ ꯍꯤꯗ ꯄꯨꯗꯨꯅ ꯍꯤ ꯇꯣꯡꯍꯜꯂꯤ